ꯑꯣ ꯑꯩ ꯅꯥꯎꯆꯥꯅꯦ ꯗꯣꯛꯇꯔ ꯑꯩꯁꯦ ꯀꯣꯛꯁꯦ ꯑꯗꯨꯝ ꯀꯣꯛ ꯆꯤꯛꯄ ꯉꯔꯥꯡ ꯅꯍꯥꯟꯗꯒꯤ ꯑꯗꯨꯝ ꯆꯤꯛꯄ ꯑꯗꯣ ꯀꯃꯥꯏꯅ ꯇꯧꯔꯒꯗꯤ ꯐꯗꯣꯏꯅꯣ ꯐꯥꯔꯁ ꯑꯦꯗ ꯇꯣ ꯈꯔ ꯍꯥꯏꯕꯤꯌꯣꯅ ꯃꯤꯠꯀꯤ ꯑꯣꯏꯗꯣꯏꯔꯥ ꯑꯗꯨꯝ ꯃꯁꯥꯒꯤ ꯑꯗꯨꯝ ꯑꯌꯤꯡ ꯑꯁꯥ ꯑꯣꯟꯅꯔꯛꯄꯒꯤ ꯑꯣꯏꯗꯣꯏꯔꯥ ꯑꯗꯣ ꯈꯔ ꯍꯥꯏꯕꯤꯌꯣꯅ ꯍꯣꯏ ꯅꯍꯥꯟ ꯉꯔꯥꯡ ꯅꯍꯥꯟꯗꯒꯤ ꯇꯧꯕ

ꯍꯣꯏ ꯍꯣꯏ ꯊꯦꯡꯀꯤꯌꯨ ꯗꯣꯛꯇꯔ